ꯁꯤꯌꯔ ꯃꯥꯔꯀꯦꯠꯀꯤ ꯃꯇꯥꯡꯁꯤꯗꯤ ꯐꯖꯅ ꯈꯪꯕ ꯑꯣꯏꯗ꯭ꯔꯦ ꯑꯗꯨꯒ ꯗꯤꯖꯤꯇꯦꯜ ꯑꯦꯞꯁꯤꯅ ꯑꯩꯈꯣꯏꯒꯤ ꯏꯟꯗ꯭ꯌꯥꯗ ꯌꯥꯝꯅ ꯆꯥꯎꯅ ꯀꯥꯟꯅꯕ ꯑꯃ ꯄꯤꯔꯦ ꯃꯁꯤ ꯂꯥꯛꯄꯗꯒꯤ ꯑꯩꯈꯣꯏꯅ ꯇ꯭ꯔꯥꯟꯖꯦꯛꯁꯟꯁꯤ ꯌꯥꯝꯅ ꯊꯨꯍꯟꯕ ꯌꯥꯝꯅ ꯂꯥꯏꯍꯟꯕ ꯁꯤ ꯑꯣꯏꯍꯜꯂꯦ ꯑꯗꯨꯒ ꯌꯨ ꯄꯤ ꯑꯥꯏ ꯁꯤꯁꯇꯦꯝꯁꯦ ꯑꯇꯣꯞꯄ ꯀꯟꯇ꯭ꯔꯤꯅꯐꯥꯎ ꯏꯟꯗ꯭ꯌꯥꯗꯒꯤ ꯇꯝꯅꯕ ꯀꯟꯅ ꯍꯣꯠꯅꯔꯤ ꯃꯁꯤ ꯑꯩꯈꯣꯏꯒꯤ ꯃꯥꯏ ꯄꯥꯛꯄ ꯑꯃꯅꯤ ꯗꯤꯖꯤꯇꯦꯜ ꯗꯤꯖꯤꯇꯦꯜ ꯏꯟꯗ꯭ꯌꯥꯒꯤ ꯃꯥꯏ ꯄꯥꯛꯄ ꯑꯃꯅꯤ ꯃꯁꯤꯒꯤ ꯈꯨꯗꯣꯡꯆꯥꯕꯁꯤ ꯍꯥꯏꯅꯤꯡꯉꯥꯏ ꯂꯩꯇ꯭ꯔꯦ ꯑꯗꯨꯕꯨ ꯃꯁꯤꯒꯤ ꯈꯨꯗꯣꯡꯆꯥꯕ ꯂꯩꯔꯤꯃꯇꯤꯛ ꯃꯥꯒꯤ ꯃꯥꯡꯖꯕꯁꯨ ꯂꯩ ꯃꯁꯤꯒꯤ ꯃꯥꯡꯖꯕꯁꯤꯗꯤ ꯍꯦꯀꯔ ꯃꯌꯥꯝ ꯊꯣꯛꯂꯛꯄ ꯁꯤꯅ ꯑꯩꯈꯣꯏꯒꯤ ꯇ꯭ꯔꯥꯟꯖꯦꯛꯁꯟꯗ ꯑꯗꯨꯅ ꯁꯣꯏꯍꯜꯂꯛꯄ ꯃꯤꯒꯤ ꯄ꯭ꯔꯥꯏꯕꯦꯁꯤꯗ ꯂꯣꯏꯅ ꯑꯦꯇꯦꯛ ꯇꯧꯔꯛꯄ ꯑꯗꯨꯅ ꯑꯩꯈꯣꯏ ꯁꯤꯁꯨ ꯃꯌꯥꯝ ꯃꯥꯡꯖꯕ ꯂꯩ ꯃꯁꯤꯅꯤ ꯑꯗꯨꯒ ꯁꯤꯒꯤ ꯇ꯭ꯔꯦꯗꯤꯡꯒꯤ ꯃꯇꯥꯡꯗꯁꯨ ꯗꯤꯖꯤꯇꯦꯜꯒꯤ ꯗꯤꯖꯤꯇꯦꯜ ꯗꯤꯖꯤꯇꯦꯜ ꯑꯦꯞꯁꯤꯅ ꯃꯌꯥꯝꯅ ꯇ꯭ꯔꯦꯗꯤꯡꯗꯗꯤ ꯍꯧꯖꯤꯀꯥꯟꯗꯤ ꯗꯤꯖꯤꯇꯦꯜ ꯑꯦꯞꯁꯤ ꯌꯥꯎꯕꯗꯒꯤ ꯃꯌꯥꯝ ꯆꯥꯎꯈꯠꯂꯦ ꯑꯗꯨꯒ ꯃꯁꯤ ꯂꯩꯔꯝꯗ꯭ꯔꯕꯗꯤ ꯑꯩꯈꯣꯏ ꯏꯟꯗ꯭ꯌꯥꯒꯤ ꯇ꯭ꯔꯦꯗꯤꯡꯁꯁꯨ ꯁ꯭ꯂꯣ ꯆꯠꯂꯝꯒꯅꯤ ꯍꯥꯏꯅꯤꯡꯏ